ꯍꯦꯜꯂꯣ ꯃꯦꯗꯥꯝ ꯑꯩꯅꯦ ꯇꯍꯤꯔ ꯈꯥꯟ ꯀ꯭ꯂꯥꯁ ꯇꯦꯟꯗ ꯇꯝꯕ ꯁꯦꯛꯁꯟ ꯑꯦꯒꯤ ꯔꯣꯟ ꯅꯝꯕꯔ ꯇ꯭ꯋꯦꯟꯇꯤ ꯋꯥꯟ ꯑꯥ ꯃꯦꯗꯥꯝꯗ ꯑꯩꯅ ꯐꯣꯟ ꯇꯧꯔꯛꯏꯁꯦ ꯑꯩꯅ ꯃꯦꯗꯥꯝꯗ ꯔꯤꯀ꯭ꯋꯦꯁ ꯑꯃꯇꯥ ꯇꯧꯒꯦꯅ ꯍꯥꯏꯅ ꯆꯠꯄꯅꯤ ꯑꯥ ꯑꯩꯈꯣꯏꯒꯤ ꯃꯤꯁ ꯑꯩꯈꯣꯏꯒꯤ ꯁ꯭ꯀꯨꯜꯒꯤ ꯑꯣꯏꯅ ꯄꯤꯀꯤꯅꯤꯛ ꯑꯃ ꯁꯤꯟꯁꯦꯅ ꯍꯥꯏꯒꯦꯅ ꯇꯧꯕꯅꯤ ꯃꯤꯁ ꯑꯗꯣ ꯍꯧꯖꯤꯛ ꯍꯧꯖꯤꯛ ꯆꯠꯂꯤꯕ ꯊꯥ ꯑꯁꯤꯒꯤ ꯂꯥꯁ ꯋꯤꯛꯇ ꯆꯠꯅꯤꯡꯕ ꯄꯥꯝꯃꯦ ꯃꯤꯁ ꯑꯩꯈꯣꯏꯒꯤ ꯀ꯭ꯂꯥꯁ ꯇꯦꯟꯒꯤ ꯀꯦꯞꯇꯦꯟꯅꯕ ꯃꯤꯁ ꯑꯩꯅ ꯑꯗꯨꯒ ꯑꯇꯣꯞꯄ ꯑꯩꯒꯤ ꯀ꯭ꯂꯥꯁꯃꯦꯠ ꯁꯤꯡꯗꯨꯅꯁꯨ ꯃꯤꯁ ꯃꯦꯗꯥꯝꯗ ꯍꯥꯏꯑꯣꯅ ꯍꯥꯏ ꯑꯩꯉꯣꯟꯗ ꯀꯦꯞꯇꯦꯟꯗ ꯍꯥꯏꯍꯜꯂꯣꯅ ꯍꯥꯏꯔꯛꯄ ꯑꯗꯣ ꯃꯤꯁꯇꯥ ꯑꯩꯅ ꯑꯥ ꯃꯐꯝꯁꯦ ꯃꯤꯁ ꯌꯥꯏꯉꯪꯄꯣꯛꯄꯤ ꯂꯣꯛꯆꯥꯎ ꯋꯥꯏꯜꯗꯂꯥꯏꯐ ꯁꯦꯡꯆꯨꯔꯤ ꯍꯥꯏꯕꯗꯨꯗꯅꯤ ꯃꯤꯁ ꯑꯗꯣ ꯑꯗꯨ ꯃꯤꯁ ꯀꯔꯤ ꯃꯣꯏꯒꯤ ꯄꯩꯁꯥ ꯀꯟꯇ꯭ꯔꯤꯕꯤꯌꯨꯁꯟ ꯇꯧꯕꯁꯦ ꯑꯗꯨꯝ

ꯑꯥꯎ ꯍꯣꯏ ꯃꯤꯁ ꯑꯩꯅ ꯃꯤꯁ ꯐꯣꯔ ꯍꯟꯗ꯭ꯔꯦꯗ ꯐꯣꯔ ꯍꯟꯗ꯭ꯔꯦꯗꯀꯨꯝꯕ ꯇꯧꯁꯤꯔꯥ ꯍꯥꯏꯅ ꯈꯜꯂꯤ ꯃꯤꯁ ꯑꯣ ꯍꯣꯏ

ꯎꯝ ꯍꯣꯏ ꯃꯤꯁ ꯌꯦꯁ ꯑꯗꯣ ꯃꯤꯁ ꯑꯗꯨꯗꯤ ꯑꯩꯈꯣꯏ ꯀ꯭ꯂꯥꯥꯁꯃꯦꯠꯁꯤꯡꯗ ꯍꯥꯏꯔꯒꯦ ꯑꯗꯨꯒ ꯀꯟꯇ꯭ꯔꯤꯕꯤꯌꯨꯁꯟꯁꯤꯡꯗꯨ ꯈꯥꯏꯒꯠꯅꯕ ꯇꯧꯔꯒꯦ ꯑꯗꯨꯗꯤ ꯑꯣꯀꯦ ꯃꯤꯁ

ꯑꯣꯀꯦ ꯃꯦꯝ ꯊꯦꯡ ꯀ꯭ꯌꯨ ꯃꯦꯝ ꯎꯝ ꯊꯝꯃꯦ ꯃꯦꯝ